ꯑꯩꯈꯣꯏꯒꯤ ꯗꯤꯁꯇ꯭ꯔꯤꯛꯇ ꯂꯩꯕ ꯋꯥꯔꯁꯤꯞ ꯄ꯭ꯂꯦꯁ ꯑꯗꯨꯗꯤ ꯗꯔꯨꯔꯨꯝꯅꯤ ꯃꯁꯤꯗ ꯌꯨꯝꯁꯀꯩꯁꯥ ꯈꯨꯗꯤꯡꯒꯤ ꯗꯤꯁꯇ꯭ꯔꯤꯛ ꯈꯨꯗꯤꯡꯗꯒꯤ ꯃꯤ ꯂꯥꯛꯑꯒ ꯁꯤꯗ ꯋꯥ ꯃꯌꯥꯝ ꯈꯟꯅꯩ ꯃꯗꯨꯗꯤ ꯂꯩꯇ ꯂꯥꯏꯔꯥ ꯙꯔꯃꯒꯤ ꯃꯇꯥꯡꯗ ꯈꯟꯅꯩ